ꯍꯂꯣ ꯁꯤ ꯁ꯭ꯋꯤꯒꯤ ꯑꯣꯏꯔꯕꯥ ꯅꯠꯇ꯭ꯔꯣ ꯑꯩ ꯔꯝꯖꯥꯟꯅꯦ ꯑꯩꯅ ꯑꯦꯛꯁ ꯋꯥꯏ ꯖꯦꯠ ꯍꯣꯇꯦꯜꯗꯒꯤ ꯑꯆꯥꯄꯣꯠ ꯈꯔ ꯑꯣꯔꯗꯔ ꯇꯧꯈꯤꯕꯅꯦ ꯑꯩ ꯒꯤ ꯑꯣꯔꯗꯔ ꯅꯝꯕꯔꯅ ꯋꯥꯟ ꯇꯨ ꯊ꯭ꯔꯤ ꯐꯣꯔ ꯐꯥꯏꯚꯅꯤ ꯑꯩ ꯏꯃꯥꯔꯖꯦꯟꯁꯤ ꯊꯕꯛ ꯑꯃ ꯂꯥꯛꯄꯗꯒꯤ ꯑꯣꯔꯗꯔ ꯑꯗꯨ ꯀꯦꯟꯁꯦꯜ ꯇꯧꯈ꯭ꯔꯦ ꯑꯗꯨ ꯍꯧꯖꯤꯛ ꯔꯤꯐꯟ ꯇꯧꯕ ꯄꯥꯝꯃꯦ ꯑꯩꯒꯤ ꯏꯎ ꯄꯤ ꯑꯥꯏ ꯍꯥꯟꯅꯒꯤ ꯑꯦꯗ꯭ꯔꯦꯁ ꯑꯗꯨꯗ ꯔꯤꯐꯟ ꯇꯧꯅꯕ ꯀꯣꯜ ꯇꯧꯖꯔꯛꯄꯅꯦ